ꯃꯅꯤꯄꯨꯔꯤ ꯂꯣꯟꯁꯤ ꯑꯩꯈꯣꯏꯒꯤ ꯏꯃꯥ ꯂꯩꯕꯥꯛꯀꯤ ꯂꯣꯟꯅꯤ ꯑꯩ ꯏꯁꯥꯃꯛ ꯃꯅꯤꯄꯨꯔꯤ ꯃꯆꯥ ꯑꯃ ꯑꯣꯏꯖꯕꯅꯤꯅ ꯑꯉꯥꯡ ꯑꯣꯏꯔꯤꯉꯩꯗꯒꯤ ꯍꯧꯅ ꯕꯥꯕꯥꯍꯣꯏ ꯏꯃꯥꯍꯣꯏꯅ ꯍꯥꯟꯅ ꯂꯥꯏꯔꯤꯛ ꯂꯩꯕ ꯍꯧꯕ ꯃꯇꯝꯗ ꯃꯄꯤ ꯂꯥꯏꯔꯤꯛ ꯍꯥꯏꯅ ꯑꯃ ꯇꯝꯖꯔꯛꯏ ꯃꯄꯤ ꯂꯥꯏꯔꯤꯛ ꯑꯁꯤꯗꯒꯤ ꯏꯁꯀꯨꯜ ꯀꯥꯗ꯭ꯔꯤꯉꯩꯗꯒꯤ ꯍꯥꯟꯅ ꯏꯃꯥ ꯏꯄꯥꯅ ꯇꯥꯛꯄꯤꯗꯨꯅ ꯏꯁꯀꯨꯜ ꯀꯥꯔꯕ ꯃꯇꯨꯡꯗꯁꯨ ꯑꯗꯨꯝ ꯇꯝꯕ ꯂꯥꯏꯔꯤꯛꯅꯤ ꯍꯧꯖꯤꯛ ꯍꯧꯖꯤꯛꯀꯤ ꯑꯣꯏꯅ ꯃꯅꯤꯄꯨꯔꯤꯗ ꯑꯍꯣꯡꯕ ꯈꯔ ꯍꯥꯟꯅꯗꯤ ꯕꯦꯡꯒꯥꯂꯤ ꯃꯌꯦꯛ ꯈꯔ ꯂꯥꯛꯑꯝꯕꯗꯨ ꯃꯅꯤꯄꯨꯔꯤ ꯂꯣꯟꯗꯁꯨ ꯑꯋꯥꯏꯕ ꯂꯣꯟ ꯁꯤꯖꯤꯟꯅꯔꯝꯃꯤ ꯍꯥꯟꯅꯗꯤ ꯑꯗꯨꯕꯨ ꯍꯧꯖꯤꯛꯇꯤ ꯏꯁꯥꯒꯤ ꯑꯣꯏꯕ ꯃꯩꯇꯩꯒꯤ ꯃꯌꯦꯛ ꯍꯥꯏꯅ ꯍꯧꯖꯤꯛ ꯍꯧꯖꯤꯛ ꯑꯣꯏꯔꯤꯕ ꯑꯉꯥꯡꯁꯤꯡꯅ ꯑꯗꯒꯤ ꯍꯧꯈ꯭ꯔꯕ ꯈꯕꯔ ꯅꯨꯡꯕꯔꯗꯁꯨ ꯃꯅꯤꯄꯨꯔ ꯃꯌꯦꯛꯅ ꯂꯣꯏꯅ ꯏꯕ ꯍꯧꯔꯦ ꯍꯧꯖꯤꯛꯇꯤ ꯃꯩꯇꯩ ꯃꯌꯦꯛꯅ ꯑꯗꯨꯒ ꯃꯁꯤꯗꯩꯁꯤꯗ ꯑꯩꯅ ꯊꯦꯡꯅꯔꯛꯄ ꯑꯦꯛꯁꯄꯔꯦꯟꯁ ꯍꯥꯏꯔꯒꯗꯤ ꯂꯣꯟ ꯑꯁꯤ ꯃꯌꯥꯝꯒꯤ ꯀꯃꯟ ꯑꯣꯏꯕ ꯃꯅꯤꯄꯨꯔꯒꯤ ꯃꯅꯨꯡꯗ ꯂꯣꯏꯅꯃꯛꯇ ꯆꯠꯅꯕ ꯌꯥꯕ ꯁꯤꯖꯤꯟꯅꯕ ꯌꯥꯕ ꯂꯣꯟ ꯑꯣꯏ ꯃꯔꯝ ꯑꯁꯤꯅ ꯃꯅꯤꯄꯨꯔꯒꯤ ꯃꯄꯥꯟꯗ ꯊꯣꯛꯈ꯭ꯔꯒꯗꯤ ꯈꯪꯗꯕ ꯃꯤ ꯃꯌꯥꯝ ꯑꯃꯁꯨ ꯂꯩ ꯑꯗꯨꯅ ꯂꯣꯟ ꯑꯁꯤ ꯈꯪꯖꯤꯟꯕ ꯅꯨꯡꯉꯥꯏꯕꯅꯤ ꯃꯅꯤꯄꯨꯔꯗ ꯂꯥꯛꯄ ꯅꯨꯡꯉꯥꯏꯕꯅꯤ ꯃꯅꯤꯄꯨꯔꯒꯤ ꯂꯣꯟ ꯍꯩꯕꯤꯌꯨ ꯃꯅꯤꯄꯨꯔꯁꯤ ꯌꯥꯝꯅ ꯏꯪ ꯆꯤꯛꯄ ꯂꯝꯅꯤ